ꯑꯩꯈꯣꯏꯒꯤ ꯃꯩꯇꯩ ꯈꯨꯅꯥꯏꯒꯤ ꯑꯣꯏꯅ ꯑꯩꯈꯣꯏꯒꯤ ꯇꯣꯞ ꯇꯣꯞꯄ ꯏꯔꯥꯠ ꯊꯧꯅꯤ ꯍꯥꯏꯔꯒꯗꯤ ꯑꯩꯈꯣꯏꯒꯤ ꯃꯩꯇꯩꯒꯤ ꯂꯥꯏ ꯂꯥꯏ ꯍꯔꯥꯎꯕ ꯑꯁꯤꯅꯤ ꯂꯥꯏ ꯍꯔꯥꯎꯕ ꯑꯁꯤ ꯑꯩꯈꯣꯏꯒꯤ ꯃꯩꯇꯩꯒꯤ ꯑꯣꯏꯕ ꯇꯣꯞ ꯇꯣꯞꯄ ꯃꯁꯛ ꯀꯔꯝꯅ ꯇꯥꯛꯀꯦ ꯍꯥꯏꯕ ꯍꯥꯏꯕ ꯃꯇꯝꯗ ꯑꯩꯈꯣꯏꯒꯤ ꯂꯥꯏ ꯍꯔꯥꯎ ꯑꯁꯤꯗ ꯑꯩꯈꯣꯏꯒꯤ ꯃꯩꯇꯩ ꯖꯥꯇꯤꯒꯤ ꯆꯠꯅꯕꯤ ꯄꯨꯝꯅꯃꯛ ꯌꯥꯎꯋꯤ ꯑꯗꯨꯒꯤꯁꯨ ꯃꯊꯛꯇ ꯑꯩꯈꯣꯏꯒꯤ ꯃꯤꯁꯦꯝꯂꯣꯟ ꯌꯨꯝꯁꯥꯔꯣꯟ ꯑꯁꯤꯅ ꯆꯤꯡꯕ ꯀꯌꯥ ꯑꯁꯤ ꯃꯩꯇꯩ ꯂꯥꯏ ꯍꯔꯥꯎꯕ ꯑꯁꯤꯗ ꯆꯨꯁꯟꯅꯅ ꯑꯗꯨꯝ ꯆꯠꯂꯦ ꯃꯩꯇꯩꯒꯤ ꯂꯥꯏ ꯍꯔꯥꯎꯕ ꯑꯁꯤ ꯂꯩꯇ꯭ꯔꯒꯗꯤ ꯑꯩꯈꯣꯏꯒꯤ ꯃꯅꯤꯄꯨꯔ ꯁꯃꯥꯖ ꯑꯁꯦ ꯃꯥꯡꯈꯤꯕ ꯌꯥꯕꯒꯤ ꯁꯛꯇꯝꯁꯨ ꯂꯩ ꯑꯗꯣ ꯂꯥꯏ ꯍꯔꯥꯎꯕꯁꯤꯗ ꯑꯩꯈꯣꯏꯒꯤ ꯎꯃꯪ ꯂꯥꯏ ꯍꯔꯥꯎꯕ ꯂꯩ ꯎꯃꯪ ꯂꯥꯏ ꯍꯔꯥꯎꯕ ꯍꯥꯏꯕꯗꯤ ꯑꯩꯈꯣꯏꯒꯤ ꯎꯃꯪꯗ ꯂꯩꯔꯤꯕ ꯂꯥꯏꯌꯥꯝꯁꯤꯡ ꯑꯁꯤꯒꯤ ꯒꯤ ꯍꯔꯥꯎꯕ ꯍꯥꯏ ꯇꯥꯔꯦ ꯖꯒꯣꯏ ꯈꯨꯊꯦꯛ ꯀꯠꯄ ꯂꯥꯏ ꯇꯤꯟ ꯈꯣꯏꯔꯝꯕ ꯑꯁꯤꯅꯆꯤꯡꯕ ꯀꯌꯥ ꯑꯃ ꯂꯩ ꯑꯗꯨꯒ ꯂꯥꯏ ꯍꯔꯥꯎꯕꯗ ꯑꯩꯈꯣꯏꯒꯤ ꯃꯥꯏꯕꯤꯁꯤꯡꯅ ꯁꯥꯔꯤꯕ ꯖꯒꯣꯏ ꯃꯤꯁꯦꯝꯂꯣꯟ ꯑꯗꯩꯗꯤ ꯂꯩꯁꯦꯝꯂꯣꯟ ꯌꯨꯝꯁꯥꯔꯣꯟ ꯍꯥꯏꯕꯒꯤ ꯑꯥꯊ꯭ꯔꯗꯤ ꯑꯩꯈꯣꯏꯅ ꯃꯩꯇꯩ ꯁꯃꯥꯖꯇ ꯌꯨꯝ ꯑꯃ ꯁꯥꯕ ꯃꯇꯝꯗ ꯌꯨꯝꯗꯨꯒꯤ ꯃꯑꯣꯡ ꯃꯇꯧ ꯄꯨꯝꯅꯃꯛ ꯂꯥꯏ ꯍꯔꯥꯎꯕꯗ ꯃꯥꯏꯕꯤꯅ ꯁꯥꯔꯤꯕ ꯖꯒꯣꯏ ꯑꯁꯤꯅ ꯇꯥꯛꯄ ꯉꯝꯃꯤ ꯑꯗꯩꯗꯤ ꯃꯤꯁꯥꯔꯣꯜ ꯍꯥꯏꯔꯒꯅ ꯑꯩꯈꯣꯏꯒꯤ ꯃꯤꯑꯣꯏꯕꯒꯤ ꯍꯛꯆꯥꯡꯗ ꯂꯩꯔꯤꯕ ꯀꯣꯛꯇꯒꯤꯅ ꯈꯣꯡ ꯐꯥꯎꯕꯗ ꯄꯥꯜꯂꯤꯕ ꯃꯤꯖꯦ ꯀꯔꯝꯅ ꯁꯦꯝꯃꯛꯈꯤ ꯀꯔꯝꯅ ꯁꯥꯈꯤ ꯍꯥꯏꯕꯒꯤ ꯋꯥꯔꯤ ꯀꯌꯥ ꯑꯃ ꯑꯩꯈꯣꯏꯒꯤ ꯂꯥꯏ ꯍꯔꯥꯎꯕ ꯑꯁꯤꯗ ꯃꯥꯏꯕꯤꯁꯤꯡꯅ ꯖꯒꯣꯏꯒꯤ ꯈꯨꯊꯦꯛꯀꯤ ꯃꯇꯨꯡ ꯏꯟꯅ ꯎꯠꯂꯦ ꯑꯗꯨꯅ ꯑꯗꯨꯅ ꯑꯩꯈꯣꯏꯒꯤ ꯃꯄꯥꯜꯒꯤ ꯂꯝ ꯀꯣꯏꯕꯁꯤꯡꯅ ꯍꯥꯏꯔꯤꯕ ꯍꯥꯏꯔꯤꯕ ꯏꯔꯥꯠ ꯊꯧꯅꯤꯁꯤꯡ ꯑꯁꯤ ꯎꯕꯗ ꯃꯈꯣꯏꯗ ꯌꯥꯝꯅ ꯅꯨꯡꯉꯥꯏꯕ ꯅꯨꯡꯉꯥꯏꯕ ꯐꯥꯎꯒꯅꯤ ꯑꯗꯨꯅ ꯂꯥꯏ ꯍꯔꯥꯎꯕ ꯑꯁꯤ ꯑꯩꯈꯣꯏꯅ ꯆꯥꯎꯈꯠꯅꯕ ꯍꯣꯠꯅ ꯍꯣꯠꯅ ꯍꯣꯠꯅꯕꯗ ꯃꯌꯥꯝꯅ ꯑꯆꯧꯕ ꯊꯧꯗꯥꯡ ꯑꯃ ꯂꯧꯃꯤꯟꯅꯒꯗꯕꯅꯤ